ꯃꯁꯤ ꯑꯩꯒꯤ ꯃꯣꯠꯇꯗꯤ ꯃꯇꯥꯡ ꯃꯇꯥꯡꯅꯅꯤ ꯍꯥꯏꯅ ꯈꯜꯂꯤ ꯑꯩꯅ ꯈꯜꯂꯤ ꯌꯥꯝꯅ ꯋꯥꯈꯜ ꯊꯥꯊꯔꯒ ꯏꯕꯗꯗꯤ ꯆꯦꯒ ꯀꯂꯝꯒ ꯄꯥꯏꯔꯒ ꯏꯕꯅ ꯍꯦꯟꯅ ꯄꯥꯝꯖꯩ ꯑꯗꯨꯕꯨ ꯂꯝꯕꯤ ꯊꯣꯔꯛꯄ ꯃꯇꯝꯗꯗꯤ ꯏꯕꯗ ꯂꯝꯕꯤ ꯊꯣꯔꯛꯄ ꯃꯇꯝꯗ ꯏꯕꯗꯗꯤ ꯂꯦꯞꯇꯣꯞ ꯑꯃꯗꯤ ꯃꯣꯕꯥꯏꯜꯅ ꯍꯦꯟꯅ ꯄꯥꯝꯖꯩ ꯍꯥꯏꯕꯗꯤ ꯈꯨꯗꯛꯇ ꯊꯣꯔꯛꯄ ꯄꯣꯠ ꯑꯣꯏꯕꯅ ꯆꯦ ꯀꯣꯂꯣꯝ ꯌꯥꯎꯗꯕ ꯃꯇꯥꯡꯗꯗꯤ ꯃꯣꯕꯥꯏꯜꯗ ꯃꯣꯕꯥꯏꯜ ꯒꯨꯝꯕꯅ ꯍꯦꯟꯅ ꯍꯦꯟꯅ ꯅꯨꯡꯉꯥꯏꯔꯛꯏ ꯍꯥꯏꯕꯗꯤ ꯃꯇꯝ ꯃꯇꯝꯒꯤ ꯂꯥꯏꯔꯤꯛ ꯂꯥꯏꯁꯨ ꯍꯩꯕ ꯍꯦꯟꯒꯠꯂꯛꯄ ꯑꯃꯗꯤ ꯁꯤꯅ ꯑꯥꯔꯇꯤꯀꯜꯁꯤꯡꯗ ꯌꯥꯝꯅ ꯍꯦꯟꯒꯠꯂꯛꯄ ꯃꯔꯝ ꯑꯁꯤꯅꯅꯤ ꯍꯥꯏꯅ ꯈꯜꯂꯤ